ꯍꯜꯂꯣ ꯐꯣꯟ ꯇꯧꯕꯤꯔꯛꯏꯁꯤꯕꯨ ꯒꯦꯁꯀꯤꯗꯨ ꯑꯣꯏꯕꯤꯔꯕ꯭ꯔꯣ ꯑꯗꯣ ꯀꯩꯗꯧꯉꯩ ꯌꯦꯟꯒꯗꯣꯏꯅꯣ ꯑꯗꯣ ꯌꯥꯔꯒꯗꯤ ꯈꯔ ꯊꯨꯅ ꯄꯤꯕꯤꯅꯕ ꯍꯥꯏꯖꯕꯅꯤ ꯍꯧꯖꯤꯛꯀꯥꯟꯁꯤꯕꯨ ꯒꯦꯁꯀꯤ ꯃꯃꯜꯁꯦ ꯀꯌꯥ ꯀꯌꯥ ꯄꯤꯔꯤꯅꯣ ꯑꯗꯨꯕꯨ ꯃꯃꯜ ꯇꯥꯊꯣꯛ ꯊꯥꯁꯤꯟ ꯍꯧꯖꯤꯛ ꯑꯃꯨꯛ ꯑꯅꯧꯕ ꯂꯩꯇꯦꯀꯣ ꯑꯗꯣ ꯁꯤꯂꯤꯟꯗꯔꯗꯣ ꯑꯩꯈꯣꯏꯅ ꯈꯔ ꯑꯊꯨꯕ ꯃꯇꯝꯗꯗꯤ ꯄꯥꯝꯖꯕꯅꯦ ꯑꯗꯨꯕꯨ ꯀꯩꯗꯧꯉꯩ ꯄꯨꯔꯛꯇꯧꯔꯤꯖꯥꯠꯅꯣ ꯈꯪꯅꯤꯡꯕ ꯑꯗꯨꯒꯤ ꯁꯨꯝ ꯍꯪꯕꯅꯤ

ꯍꯣꯏ ꯑꯩꯈꯣꯏꯁꯨ ꯑꯗꯨꯒꯤ ꯍꯣꯝ ꯗꯤꯂꯤꯚꯔꯤꯒꯤꯗꯨꯗ ꯃꯤꯡ ꯆꯟꯖꯤꯟꯖꯔꯒꯦ ꯑꯗꯣ ꯃꯤꯡ ꯆꯟꯕꯁꯦ ꯃꯤꯡꯆꯜ ꯁꯦꯜꯒ ꯂꯧꯕꯤꯕ ꯂꯩꯕ꯭ꯔꯥ ꯀꯃꯥꯏꯅ ꯇꯧꯕꯅꯣ ꯑꯗꯣꯕꯨ ꯌꯥꯎꯔꯒꯗꯤ ꯃꯊꯪ ꯑꯗꯨꯝ ꯒ꯭ꯌꯥꯁ ꯁꯤꯂꯤꯟꯗꯔꯗꯨ ꯄꯨꯔꯛꯄ ꯃꯇꯝꯗ ꯑꯩꯈꯣꯏꯅ ꯐꯣꯝꯗꯣ ꯑꯗꯨꯝ ꯃꯦꯟꯕ ꯌꯥꯕ꯭ꯔꯥ ꯅꯠꯇꯔꯒ ꯍꯥꯟꯅ ꯃꯥꯡꯖꯧꯅꯅ ꯑꯗꯨ ꯑꯣꯏꯔꯒꯗꯤ ꯑꯩꯁꯨ ꯑꯊꯨꯕ ꯃꯇꯝꯗ ꯂꯥꯛꯅꯕ ꯍꯣꯠꯅꯖꯔꯒꯦ ꯑꯗꯨ ꯒꯦꯁꯇꯤ ꯌꯥꯝꯅ ꯗꯥꯔꯀ ꯂꯩꯔꯛꯄꯅꯤꯅ ꯑꯩꯅ ꯈꯔ ꯊꯨꯅ ꯄꯥꯝꯖꯕꯒꯤ ꯑꯗꯨ ꯍꯪꯕꯅꯤ ꯎꯝ ꯐꯔꯦ ꯐꯔꯦ